ꯍꯧꯖꯤꯛ ꯍꯧꯖꯤꯛ ꯑꯩꯈꯣꯏꯒꯤ ꯌꯨꯝꯒꯤ ꯊꯣꯡꯒꯥꯟ ꯃꯌꯥꯗꯒꯨꯝꯕ ꯊꯣꯔꯛꯄꯗꯒꯨꯝꯕꯗ ꯂꯩꯕ ꯗꯨꯀꯥꯟꯁꯤꯡꯁꯤꯒꯤ ꯄꯣꯠꯀꯤ ꯃꯃꯜꯁꯤ ꯑꯩꯈꯣꯏꯒꯤ ꯌꯨꯝꯒꯤ ꯃꯅꯥꯛꯇ ꯂꯨꯄꯥ ꯑꯥꯏꯠꯇꯤ ꯄꯤꯕꯁꯤ ꯁꯣꯔꯤ ꯆꯥꯝꯃ ꯄꯤꯕꯁꯤ ꯊꯧꯕꯥꯜꯗꯅ ꯀꯩꯅꯣ ꯁꯚꯦꯟꯇꯤ ꯐꯥꯏꯚ ꯀꯨꯝꯕ ꯄꯤ ꯑꯆꯥꯊꯥꯎ ꯈꯨꯗꯝ ꯁꯝꯅ ꯍꯥꯏꯔꯕꯗ ꯑꯩꯈꯣꯏꯒꯤ ꯆꯥꯅꯕ ꯊꯥꯎꯁꯤ ꯑꯩꯈꯣꯏꯒꯤ ꯂꯩꯀꯥꯏꯗ ꯂꯨꯄꯥ ꯂꯤꯇꯔꯗ ꯂꯨꯄꯥ ꯆꯥꯝꯃ ꯄꯤ ꯊꯧꯕꯥꯜꯗꯅ ꯑꯥꯏꯠꯇꯤ ꯑꯥꯏꯠꯇꯤ ꯅꯥꯏꯟꯇꯤ ꯁꯨꯃꯥꯏꯅ ꯁꯨꯝ ꯄꯤ ꯑꯗꯒꯤ ꯋꯥꯡꯖꯤꯡ ꯕꯖꯥꯔꯗꯅ ꯑꯃꯨꯛꯀ ꯅꯥꯏꯟꯇꯤ ꯄꯤ ꯑꯩꯈꯣꯏꯒꯤ ꯂꯩꯀꯥꯏꯗꯅ ꯑꯃꯨꯛꯀ ꯆꯥꯝꯃꯒ ꯇꯔꯥ ꯌꯣꯜꯂꯤ ꯍꯥꯏꯗꯤ ꯊꯧꯕꯥꯜ ꯕꯖꯥꯔꯗꯅ ꯂꯩꯕꯅ ꯍꯦꯟꯅ ꯀꯥꯅꯩ ꯑꯗꯨꯕꯨ ꯚꯔꯥꯁꯨ ꯑꯃꯨꯛ ꯆꯠꯂꯤ ꯑꯗꯨ ꯑꯩꯈꯣꯏ ꯂꯩꯀꯥꯏꯗꯅ ꯑꯃꯨꯛꯀ ꯂꯩꯀꯥꯏꯒꯤ ꯗꯨꯀꯥꯟꯁꯤꯡꯁꯤꯅ ꯃꯃꯜꯁꯦ ꯑꯗꯨꯛꯀꯤ ꯃꯇꯤꯛ ꯋꯥꯡꯈꯠꯂꯤ ꯑꯗꯨꯒ ꯍꯧꯖꯤꯛ ꯍꯧꯖꯤꯛꯁꯤ ꯄꯣꯠꯀꯤ ꯃꯃꯜꯁꯤ ꯆꯍꯤ ꯑꯃ ꯑꯅꯤꯁꯤꯗ ꯍꯧꯖꯤꯛꯁꯦ ꯃꯃꯜꯁꯦ ꯑꯗꯨꯛꯀꯤ ꯃꯇꯤꯛ ꯋꯥꯡꯉꯦ ꯍꯧꯖꯤꯛ ꯍꯥꯟꯅ ꯑꯩꯈꯣꯏꯒꯤ ꯇꯤꯜꯍꯧ ꯀꯦꯖꯤꯗ ꯂꯨꯄꯥ ꯀꯨꯟ ꯄꯤꯔꯝꯕꯁꯦ ꯍꯧꯖꯤꯛ ꯅꯤꯐꯨ ꯌꯥꯡꯈꯩ ꯁꯨꯃꯥꯏꯅ ꯄꯤꯕ ꯌꯥꯎꯋꯤ ꯕꯟꯒꯨꯝꯕ ꯂꯩꯁꯟꯂꯛꯄꯗꯗꯤ ꯑꯗꯨ ꯑꯌꯥꯝꯕꯅ ꯍꯧꯖꯤꯛ ꯇꯤꯜꯍꯧ ꯀꯦꯖꯤꯗ ꯍꯧꯖꯤꯛ ꯕꯖꯥꯔꯗꯗꯤ ꯂꯨꯄꯥ ꯀꯨꯟꯊ꯭ꯔꯥꯗꯤ ꯑꯗꯨꯝ ꯄꯤꯔꯦ ꯑꯗꯨꯒ ꯑꯩꯅ ꯑꯣꯟꯂꯥꯏꯟꯒꯤ ꯍꯧꯖꯤꯛ ꯄꯣꯠ ꯀꯛꯄꯁꯤ ꯑꯣꯟꯂꯥꯏꯟꯒꯤ ꯄꯣꯠ ꯀꯛꯄꯁꯤ ꯐꯣꯟꯗꯅ ꯐꯖꯕ ꯑꯣꯏꯔꯒ ꯐꯖꯔꯦꯅ ꯑꯩꯈꯣꯏꯅ ꯀꯛꯎꯅꯤ ꯑꯗꯨꯒ ꯌꯨꯝ ꯌꯧꯔꯛꯑꯀꯥꯟꯗꯅ ꯁꯥꯏꯖ ꯆꯥꯗꯒꯨꯝꯕ ꯑꯣꯏꯕ ꯑꯗꯒꯤ ꯃꯈꯣꯏꯅ ꯄꯤꯔꯤꯕ ꯁꯥꯏꯖꯇꯨꯗꯒꯤ ꯍꯦꯟꯒꯠꯄꯒꯨꯝꯕ ꯇꯥꯕꯒꯨꯝꯕ ꯒꯨꯝꯕ ꯁꯨꯝꯕꯁꯤ ꯌꯥꯝꯅ ꯌꯥꯎꯋꯤ ꯑꯗꯨꯒ ꯄꯣꯠ ꯌꯨꯝꯗ ꯊꯤꯟꯕꯤꯔꯛꯄꯒꯤꯗꯃꯛꯇꯒꯤ ꯑꯣꯏꯅꯗꯤ ꯚꯔꯥꯁꯨ ꯇꯤꯡꯗꯕ ꯃꯇꯝꯁꯨ ꯃꯥꯡꯗꯕ ꯑꯗꯨꯃꯗꯤ ꯊꯥꯒꯠꯂꯤ ꯊꯤꯟꯕꯤꯔꯛꯏꯕ ꯑꯣꯟꯂꯥꯏꯟꯑꯅ ꯄꯨꯊꯣꯄꯤꯔꯛꯄꯁꯤꯒꯤꯗꯃꯛꯇꯗꯤ ꯌꯥꯝ ꯅꯨꯡꯉꯥꯏꯖꯩ ꯑꯗꯨꯒ ꯄꯣꯠꯁꯤ ꯑꯩꯈꯣꯏꯅ ꯂꯩ ꯂꯩꯔꯨꯔꯒ ꯑꯐꯕꯁꯨ ꯌꯥꯎꯔꯛꯏ ꯐꯠꯇꯕꯁꯨ ꯌꯥꯎꯔꯛꯏ